ꯍꯜꯂꯣ ꯑꯁꯤ ꯑꯩꯈꯣꯏ ꯐꯣꯟ ꯄꯥꯏꯕꯤꯔꯤꯁꯦ ꯂꯝꯖꯤꯡꯕ ꯃꯣꯇꯣꯔꯒꯤ ꯑꯣꯅꯔꯗꯣ ꯑꯣꯏꯕꯤꯔꯕ꯭ꯔꯥ ꯑꯩꯁꯦ ꯐꯣꯟ ꯇꯧꯖꯔꯛꯏꯁꯦ ꯃꯣꯔꯦꯗꯒꯤꯅꯦꯕ ꯑꯗꯣ ꯑꯩꯁꯦ ꯍꯌꯦꯡ ꯇꯥꯡ ꯀꯨꯟ ꯃꯥꯄꯜꯁꯤꯗ ꯏꯝꯐꯥꯜꯗ ꯏꯃꯥꯅꯕꯁꯤꯡꯒ ꯄꯥꯔꯇꯤ ꯑꯃ ꯆꯠꯇꯧꯕ ꯂꯩꯕ ꯑꯗ ꯌꯥꯔꯒꯗꯤ ꯁꯣꯝꯗꯤ ꯗꯨꯀꯥꯟꯗ ꯑꯩꯈꯣꯏ ꯒꯥꯔꯤ ꯄꯩꯁꯥ ꯁꯦꯜ ꯄꯤꯔꯒ ꯋꯥꯏꯕ ꯌꯥꯏ ꯍꯥꯏꯅꯁꯨ ꯇꯥꯏ ꯑꯗꯨ ꯌꯥꯔꯒꯗꯤ ꯃꯣꯔꯦꯐꯥꯎꯇꯪ ꯒꯥꯔꯤ ꯑꯝꯇꯪ ꯁ꯭ꯋꯤꯞ ꯑꯝꯇꯪ ꯄꯥꯝꯕ ꯑꯩꯈꯣꯏ ꯑꯍꯨꯝ ꯃꯔꯤ ꯆꯠꯇꯧꯕꯅꯦ ꯑꯗꯨ ꯍꯜꯂꯛꯄꯗꯕꯨꯗꯤ ꯑꯩꯈꯣꯏ ꯁꯣꯝꯒꯤ ꯗꯨꯀꯥꯟꯗ ꯑꯗꯨꯝ ꯊꯝꯖꯔꯝꯃꯒꯦ ꯒꯥꯔꯤꯗꯨ ꯃꯃꯜꯅ ꯀꯌꯥꯅꯣ ꯈꯤꯇ ꯍꯥꯏꯕꯤꯌꯨ ꯑꯗꯨ ꯌꯥꯒꯗ꯭ꯔ ꯍꯥꯏꯕꯗꯨ ꯑꯝꯇ ꯍꯥꯏꯕꯤꯌꯨ ꯐꯔꯦ ꯐꯔꯦ